ꯑꯣ ꯁꯤ ꯑꯣ ꯑꯣ ꯑꯣ ꯑꯣ ꯁꯤꯕꯨ ꯂꯧꯁꯤꯒꯤ ꯐꯥꯔꯝ ꯇꯧꯕꯤꯕ ꯑꯩꯈꯣꯏ ꯀꯀꯥ ꯂꯣꯏꯇꯣꯟꯖꯝ ꯂꯥꯏꯇꯣꯟꯖꯝꯗꯣ ꯑꯣꯏꯔꯕꯣ ꯑꯣ ꯑꯩꯅ ꯉꯥ ꯈꯔ ꯂꯧꯅꯤꯡꯕ ꯑꯗꯨꯒꯤ ꯀꯣꯜ ꯇꯧꯔꯝꯕꯅꯦ ꯉꯁꯥꯏ ꯀꯀꯥ ꯍꯣꯏꯁꯤ ꯀꯀꯥ ꯍꯣꯏꯁꯦ ꯀꯩꯀꯩ ꯉꯥ ꯐꯪꯒꯦ ꯑꯥ ꯑꯩꯅ ꯑꯩꯅ ꯄꯥꯝꯃꯤꯁꯤ ꯀꯩꯅꯣꯗꯨꯅꯦ ꯄꯦꯡꯕꯥ ꯈꯔꯒ ꯑꯗꯒꯤ ꯒ꯭ꯔꯥꯁ ꯀꯞ ꯈꯔꯒ ꯄꯥꯝꯕ ꯑꯗꯨ ꯀꯦꯖꯤꯗ ꯀꯌꯥ ꯀꯌꯥ ꯂꯩꯒꯦ ꯍꯣꯏ ꯕꯖꯥꯔꯗꯕꯨꯗꯤ ꯑꯩ ꯍꯪꯉꯨꯔꯦ ꯑꯗꯣ ꯕꯖꯥꯔꯗꯗꯤ ꯆꯥꯝꯃꯉꯥ ꯌꯥꯡꯈꯩꯃꯨꯛ ꯍꯥꯏꯍꯧꯋꯦ ꯑꯗꯣ ꯑꯩꯈꯣꯏꯒꯤꯁꯨ ꯁꯤꯗ ꯑꯉꯥꯡ ꯑꯃꯒꯤ ꯆꯨꯔꯥ ꯀꯣꯔꯣꯟ ꯑꯃ ꯂꯩꯕ ꯑꯗꯨꯒꯤ ꯑꯗꯨꯒꯤ ꯀꯩꯅꯣ ꯉꯥꯗꯣ ꯄꯨꯟꯅ ꯂꯧꯅꯤꯡꯕ ꯃꯣꯟ ꯃꯔꯤ ꯃꯉꯥꯃꯨꯛꯇ ꯑꯗꯨꯗ ꯌꯥꯟꯗꯣꯏꯅꯦꯕ ꯌꯥ

ꯉꯥꯁꯤ ꯌꯥꯟꯅꯔ ꯂꯧꯗꯣꯏꯅꯦꯕ ꯃꯣꯟ ꯑꯅꯤ ꯑꯅꯤ ꯄꯦꯡꯕꯥ ꯃꯣꯟ ꯑꯅꯤ ꯑꯗꯒꯤ ꯒ꯭ꯔꯥꯁ ꯀꯞ ꯃꯣꯟ ꯑꯅꯤ ꯑꯃꯒ ꯑꯗꯣ ꯑꯗꯨꯝ ꯄꯨꯟꯅ ꯂꯩꯔꯗꯤ ꯈꯔ ꯗꯤꯁꯀꯥꯎꯟ ꯇꯧꯔꯣꯏꯗ꯭ꯔꯣ

ꯑꯩꯈꯣꯏꯁꯤ ꯋꯥꯠꯄꯨꯗꯤ ꯊꯥ ꯑꯃꯃꯨꯛ ꯋꯥꯠꯂꯤ ꯑꯗꯨꯒ ꯇꯧꯗꯧꯅꯦ ꯋꯥꯠꯂꯤ ꯑꯗꯨꯝ ꯑꯥ ꯈꯔ ꯃꯥꯡꯖꯧꯅꯅ ꯍꯥꯏꯍꯧꯗ꯭ꯔꯗꯤ ꯀꯀꯥ ꯍꯣꯏꯗꯤ ꯐꯖꯅ ꯍꯥꯏꯗꯤ ꯃꯌꯥꯝ ꯁꯞꯄ꯭ꯂꯥꯏ ꯇꯧꯕꯅꯤꯅ ꯑꯃꯨꯛ ꯐꯪꯗ꯭ꯔꯗꯤ ꯅꯨꯡꯉꯥꯏꯇꯦꯅ ꯃꯥꯡꯖꯧꯅꯅ ꯍꯥꯏꯍꯧꯔꯤꯕꯅꯦꯅ ꯐꯣꯟꯗ

ꯍꯣꯏ ꯍꯣꯏ ꯌꯥꯏ ꯌꯥꯏ

ꯑꯗꯨ ꯃꯣꯟ ꯃꯔꯤ ꯑꯗꯨ ꯇꯣꯉꯥꯟꯅ ꯑꯦꯛꯁꯇ꯭ꯔꯥ ꯔꯧꯒꯨꯝꯕ ꯈꯔꯁꯨ ꯂꯧꯕ ꯌꯥꯕ ꯅꯠꯇ꯭ꯔꯣ ꯑꯣ ꯔꯧꯗꯤ ꯀꯦꯖꯤꯗ ꯀꯌꯥ ꯀꯌꯥ ꯂꯩꯔꯤꯅꯣ ꯍꯣꯏꯌꯦ ꯑꯩꯈꯣꯏꯗꯤ ꯑꯗꯨꯝ ꯐ꯭ꯔꯤꯖꯇ ꯄꯨꯔꯥ ꯇꯧꯕꯨꯗꯤ ꯅꯣꯡꯃ ꯋꯥꯠꯂꯤꯉꯩꯗꯩ ꯂꯥꯛꯑ ꯂꯧꯔꯗꯣꯏꯅꯦꯕ ꯑꯗꯨꯒ ꯅꯣꯉꯥꯜꯂꯒ ꯇꯧꯅꯤꯡꯉꯥꯏ ꯍꯥꯏꯗꯤ ꯑꯣ ꯗꯦꯂꯤꯚꯔꯤꯁꯨ ꯌꯥꯕ꯭ꯔꯣ ꯍꯥꯏꯁꯦ ꯑꯣ ꯍꯣꯏ ꯌꯥꯝ ꯅꯨꯡꯉꯥꯏꯖꯔꯦ ꯀꯀꯥ ꯑꯗꯨꯗꯤ ꯐꯔꯦ ꯑꯩꯁꯨ ꯊꯝꯃꯒꯦ ꯑꯗꯨꯗꯤ ꯍꯌꯦꯡ ꯀꯩꯅꯣ ꯇꯧꯔꯀꯥꯟꯗ ꯇꯧꯔꯛꯑꯒꯦ ꯅꯣꯡꯃ ꯋꯥꯠꯂꯤꯉꯩꯗ